ꯑꯣ ꯍꯂꯣ ꯁꯤ ꯗꯥꯛꯇꯔ ꯂꯛꯁꯃꯤ ꯑꯣꯏꯕꯤꯔꯕ꯭ꯔꯣ ꯑꯩꯒꯤ ꯑꯉꯥꯡ ꯑꯃꯅꯦ ꯃꯥꯁꯤ ꯃꯥꯒꯤ ꯗꯤꯕ꯭ꯂꯞꯃꯦꯟ ꯍꯥꯏ ꯇꯥꯔꯦ ꯃꯁꯥ ꯃꯎꯁꯤ ꯏꯐꯠ ꯐꯠꯇꯕ ꯀꯃꯥꯏꯅ ꯇꯧꯕꯅꯣ ꯆꯥꯕ ꯊꯛꯄꯁꯦ ꯌꯥꯝ ꯆꯥꯎ ꯌꯥꯗꯕ ꯁꯤ ꯃꯇꯥꯡꯗ ꯗꯥꯛꯇꯔꯗꯒꯤ ꯄꯦꯗ꯭ꯔꯤꯁꯤꯌꯥꯟꯗꯒꯤ ꯈꯤꯇꯪ ꯈꯪꯖꯅꯤꯡꯕ ꯑꯣ ꯍꯣꯏ ꯍꯣꯏ ꯌꯥꯝ ꯅꯨꯡꯉꯥꯏꯖꯔꯦ ꯑꯗꯨꯒ ꯈꯪꯖꯅꯤꯡꯕ ꯑꯃꯅ ꯑꯩꯈꯣꯏꯅ ꯅꯨꯃꯤꯠ ꯈꯨꯗꯤꯡꯒꯤ ꯄꯤꯖꯔꯤꯕ ꯆꯤꯟꯖꯥꯛꯁꯤꯗ ꯀꯔꯤ ꯀꯔꯤ ꯆꯤꯟꯖꯥꯛ ꯄꯤꯖꯕ ꯌꯥꯒꯦ ꯍꯥꯏꯕꯗꯨꯁꯨ ꯗꯥꯛꯇꯔꯗꯒꯤ ꯈꯤꯇꯪꯈꯪꯖꯕ ꯄꯥꯝꯖꯩ ꯍꯥꯏꯕꯗꯤ ꯑꯌꯨꯛꯇ ꯕ꯭ꯔꯦꯛꯐꯥꯁꯇ ꯑꯌꯨꯛꯇ ꯕ꯭ꯔꯦꯛꯐꯥꯁꯇ ꯆꯥꯛ ꯆꯥꯕꯅ ꯐꯕ꯭ꯔꯥ ꯇꯟ ꯆꯥꯕꯅ ꯐꯕ꯭ꯔꯥ ꯕ꯭ꯔꯦꯠ ꯑꯗꯒꯤ ꯔꯦꯗꯤꯃꯦꯠ ꯕꯤꯁꯀꯨꯠꯀꯨꯝꯕꯅ ꯐꯕ꯭ꯔꯥ ꯑꯗꯒꯤ ꯍꯦꯔꯥ ꯑꯗꯩ ꯑꯇꯩ ꯑꯇꯩ ꯂꯩꯗꯅ ꯀꯔꯝ ꯀꯔꯝꯕꯅ ꯍꯦꯟꯅ ꯐꯒꯗꯧꯒꯦ ꯍꯥꯏꯕꯗꯨꯁꯨ ꯇꯥꯛꯄꯤꯌꯨ ꯑꯣ ꯃꯣꯔꯅꯤꯡꯁꯤꯗ ꯑꯣ ꯍꯣꯏ ꯑꯣ ꯇꯟꯁꯤꯗꯤ ꯃꯥ ꯀꯌꯥ ꯄꯥꯝꯗꯤꯌꯦ ꯕꯤꯁꯀꯨꯠꯒꯨꯝꯕꯁꯦ ꯖꯪ ꯐꯨꯗꯁꯤꯡꯁꯤ ꯍꯦꯟꯅ ꯄꯥꯝꯕ ꯑꯗꯨꯅ ꯍꯣꯏ ꯑꯗꯨꯒ ꯑꯩꯈꯣꯏ ꯚꯤꯇꯥꯃꯤꯟ ꯑꯦ ꯕꯤ ꯁꯤ ꯑꯗꯒꯤ ꯃꯥꯏ ꯗꯔꯀꯥꯔ ꯑꯣꯏꯕꯁꯤꯡꯗꯨꯁꯨ ꯑꯗꯨꯝ ꯈꯔ ꯍꯥꯏꯕꯤꯌꯨ ꯍꯣꯏ ꯑꯩꯈꯣꯏꯅ ꯆꯥꯔꯤꯕ ꯆꯤꯟꯖꯥꯛꯇ ꯌꯥꯎꯕ ꯚꯤꯇꯥꯃꯤꯟꯁꯤꯡꯒꯤ ꯃꯔꯝꯗ ꯍꯥꯏ ꯇꯥꯔꯦ ꯏꯁꯝ ꯁꯝꯅ ꯍꯥꯏꯔꯕꯗ ꯚꯤꯇꯥꯃꯤꯟ ꯑꯦ ꯌꯥꯎꯕ ꯆꯤꯟꯖꯥꯛꯁꯤꯅ ꯀꯔꯤꯅꯣ ꯕꯤ ꯌꯥꯎꯕꯅ ꯀꯔꯤꯅꯣ ꯍꯥꯏꯕꯅꯆꯤꯡꯕꯗꯣ

ꯍꯂꯣ ꯑꯣ ꯍꯥꯏꯕꯤꯌꯨ

ꯑꯣ ꯍꯣꯏ ꯍꯣꯏ ꯎꯝ

ꯑꯣ ꯍꯣꯏ ꯍꯣꯏ ꯎꯝ ꯑꯣ ꯑꯦꯛꯁꯔꯁꯥꯏꯁꯁꯦ ꯍꯣꯏ ꯋꯥꯀꯤꯡ ꯆꯠꯄꯒꯨꯝꯕ ꯁꯥꯏꯀꯜ ꯁꯥꯏꯀꯜ ꯊꯧꯕꯒꯨꯝꯕꯗꯗꯤ ꯀꯥꯅꯕ꯭ꯔꯥ ꯑꯗꯒꯤ ꯑꯗꯒꯤ ꯑꯃꯅ ꯑꯩꯈꯣꯏꯒꯤ ꯄꯣꯊꯥꯕꯒꯤ ꯍꯥꯏ ꯇꯥꯔꯦ ꯇꯨꯝꯕꯒꯨꯝꯕ ꯑꯗꯒꯤ ꯔꯦꯁ ꯇꯧꯕꯁꯦ ꯁꯤ ꯃꯇꯥꯡꯗꯁꯨ ꯑꯗꯨꯝ ꯈꯔ ꯍꯥꯏꯕꯤꯌꯨ ꯑꯣ ꯑꯣ ꯑꯣ ꯑꯣ ꯍꯣꯏ ꯍꯣꯏ ꯑꯗꯒꯤ ꯑꯩꯈꯣꯏꯒꯤ ꯀꯩꯅꯣ ꯂꯥꯏꯔꯤꯛꯁꯤ ꯄꯥꯕ ꯈꯣꯠꯄꯁꯤ ꯀꯥ ꯍꯦꯟꯅ ꯄꯥꯕ ꯍꯥꯏꯒꯗ꯭ꯔꯥ ꯅꯣꯡꯃꯗ ꯄꯨꯡ ꯀꯌꯥꯃꯨꯛꯀꯨꯝꯕ ꯄꯥꯕꯁꯤ ꯃꯈꯣꯏꯗ ꯃꯁꯥ ꯁꯣꯛꯇꯦꯅ ꯂꯧꯕ ꯌꯥꯏ ꯍꯦꯕꯤ ꯑꯣꯏꯗꯦꯅ ꯍꯥꯏ ꯇꯥꯔꯦ ꯍꯣꯏ ꯍꯣꯏ ꯑꯥ ꯑꯝꯇꯪꯒ ꯍꯥꯏꯕꯤꯔꯛꯈꯣ ꯇꯥꯍꯧꯗ꯭ꯔꯦ ꯑꯣ ꯍꯣꯏ ꯍꯣꯏ ꯀꯩꯅꯣꯒꯤ ꯗꯥꯛꯇꯔꯒꯤ ꯀ꯭ꯂꯤꯅꯤꯛꯁꯦ ꯄꯨꯡ ꯀꯌꯥꯗꯒꯤ ꯀꯌꯥꯕꯧ ꯍꯥꯡꯕꯤꯕꯅꯣ ꯄꯨꯡ ꯑꯅꯤꯕꯧꯕ ꯍꯥꯡꯉꯦꯕ ꯑꯗꯨꯗꯤ ꯃꯥꯒꯤ ꯃꯥꯒꯤ ꯁ꯭ꯀꯨꯜ ꯆꯠꯄꯒꯤ ꯇꯥꯏꯃꯤꯡꯒ ꯈꯤꯇꯪ ꯀꯩꯅꯣ ꯇꯧꯕ ꯈꯦꯠꯅ ꯑꯗ ꯆꯥꯅꯗꯕ ꯑꯃ ꯂꯥꯛꯑꯦ ꯁꯨꯇꯤ ꯂꯧꯕ ꯅꯠꯇ꯭ꯔꯦ ꯍꯥꯏꯔꯒꯅ ꯂꯟꯁ ꯑꯋꯥꯔꯗ ꯂꯥꯛꯄ ꯑꯃ ꯗꯥꯛꯇꯔꯒꯤ ꯀ꯭ꯂꯤꯅꯤꯛ ꯂꯩꯕꯝꯁꯤ ꯀꯗꯥꯏ ꯃꯐꯝ ꯑꯣꯏꯕꯤꯔꯕꯅꯣ ꯍꯥꯏꯕꯤꯌꯨ

ꯑꯣ ꯍꯣꯏ ꯍꯣꯏ ꯑꯗꯨꯗꯤ ꯌꯥꯝ ꯅꯨꯡꯉꯥꯏꯖꯔꯦ ꯑꯗꯒꯤ ꯑꯃꯅ ꯑꯩꯈꯣꯏꯒꯤ ꯇꯤ ꯚꯤ ꯌꯦꯡꯕ ꯑꯗꯒꯤ ꯐꯣꯟ ꯌꯦꯡꯕ ꯃꯁꯤ ꯀꯩꯅꯣ ꯇꯧꯕꯔ ꯃꯈꯣꯏꯗ ꯃꯁꯥ ꯆꯣꯛꯊꯕ ꯅꯠꯇ꯭ꯔꯒ ꯏꯅꯔꯖꯤ ꯍꯦꯟꯅ ꯀꯟꯖꯨꯝ ꯇꯧꯕꯒꯤ ꯃꯑꯣꯡ ꯂꯩꯕ꯭ꯔꯥ ꯑꯧ ꯑꯣ ꯍꯣꯏ ꯍꯣꯏ ꯑꯩꯅ ꯍꯪꯖꯔꯤꯅ ꯑꯉꯥꯡꯁꯤ ꯍꯧꯖꯤꯛ ꯃꯇꯝꯒꯤ ꯆꯠꯅꯕꯤ ꯑꯃ ꯑꯣꯏꯅ ꯐꯣꯟꯗ ꯒꯦꯝ ꯁꯥꯟꯅꯕ ꯑꯗꯒꯤ ꯃꯣꯏꯒꯤ ꯀꯥꯔꯇꯨꯟ ꯅꯦꯠꯋꯥꯛ ꯌꯦꯡꯕꯒꯨꯝꯕ ꯀꯩꯒꯨꯝꯕ ꯇꯤ ꯚꯤꯗ ꯁꯤꯒꯨꯝꯕꯁꯤꯅ ꯑꯗꯨꯝ ꯃꯣꯏꯗ ꯃꯇꯝ ꯂꯦꯟꯕꯒꯤ ꯀꯩꯅꯣꯁꯤ ꯑꯣꯏꯕ ꯑꯗꯨꯅ ꯃꯁꯥꯗꯣ ꯐꯠꯇ꯭ꯔꯕꯅꯤꯅ ꯀꯥ ꯍꯦꯟꯅ ꯏꯅꯔꯖꯤ ꯑꯦꯛꯖꯣꯁ ꯇꯧꯒꯗ꯭ꯔꯅ ꯈꯟꯖꯕ ꯍꯥꯏ ꯇꯥꯔꯦ ꯑꯣ ꯍꯣꯏ ꯍꯣꯏ ꯑꯗꯨꯗꯤ ꯑꯩ ꯗꯥꯛꯇꯔ ꯀꯩꯅꯣꯗ ꯃꯟꯗꯦꯗ ꯂꯥꯛꯅꯕ ꯇꯧꯖꯔꯒꯦ ꯌꯥꯝ ꯅꯨꯡꯉꯥꯏꯖꯔꯦ ꯗꯥꯛꯇꯔꯕꯨ ꯊꯥꯒꯠꯆꯔꯤ ꯊꯝꯖꯔꯒꯦ